ꯇꯥꯕꯤꯕ꯭ꯔꯥ ꯁꯤ ꯏꯝꯐꯥꯜ ꯀꯦꯞ ꯁꯔꯕꯤꯁ ꯑꯣꯏꯕꯤꯔꯕ꯭ꯔꯥ ꯑꯧ ꯑꯩ ꯅꯍꯥꯟ ꯑꯩ ꯀꯦꯞ ꯑꯃ ꯕꯨꯛ ꯇꯧꯖꯈꯤꯕꯅꯦꯕ ꯍꯧꯖꯤꯛ ꯁꯒꯣꯜꯕꯟꯗꯩꯅ ꯏꯝꯐꯥꯜ ꯏꯌꯔꯄꯣꯔꯠꯐꯥꯎ ꯆꯠꯅꯕ ꯍꯥꯏ ꯇꯥꯔꯦ ꯑꯩꯁꯦ ꯗꯦꯂꯤ ꯆꯠꯀꯗꯕ ꯑꯗꯣ ꯆꯠꯄꯁꯤꯗ ꯑꯩꯅ ꯀꯦꯞꯁꯦ ꯑꯩꯅ ꯄꯨꯡ ꯃꯉꯥ ꯑꯗꯨꯋꯥꯏꯗ ꯕꯨꯛ ꯇꯧꯖꯈꯤꯕꯅꯦꯕ ꯑꯗꯣ ꯄꯨꯡ ꯃꯉꯥꯗ ꯕꯨꯛ ꯇꯧꯔꯒ ꯄꯨꯡ ꯇꯔꯦꯠ ꯑꯗꯋꯥꯏꯗ ꯄꯥꯏꯈꯤꯒꯗꯕ ꯐ꯭ꯂꯥꯏꯠꯇꯣ ꯑꯩꯗꯤ ꯅꯪꯍꯧꯗ꯭ꯔꯦꯕ ꯀꯦꯞꯇꯣ ꯊꯦꯡꯅ ꯂꯥꯛꯄꯤꯕꯩ ꯀꯦꯞꯇꯣ ꯌꯧꯔꯛꯄ ꯃꯇꯝꯗꯗꯤ ꯄꯨꯡ ꯅꯤꯄꯥꯟ ꯇꯥꯔꯦꯕ ꯑꯗꯣ ꯑꯩ ꯐ꯭ꯂꯥꯏꯇꯨꯁꯨ ꯀꯦꯟꯁꯦꯜ ꯆꯠꯈ꯭ꯔꯦ ꯑꯗꯨꯒ ꯑꯩꯅ ꯁꯨꯝ ꯍꯥꯏꯖꯅꯤꯡꯕꯗꯤ ꯀꯦꯞꯇꯨꯁꯨ ꯌꯥꯝ ꯁꯔꯕꯤꯁꯇꯨꯃꯗꯤ ꯅꯨꯡꯉꯥꯏꯇ꯭ꯔꯦ ꯑꯗꯣ ꯀꯩꯁꯨ ꯀꯥꯏꯗꯦ ꯃꯣꯏꯒꯤꯁꯨ ꯔꯤꯖꯟ ꯑꯃ ꯂꯩꯖꯔꯝꯒꯅꯤ ꯑꯗꯣ ꯍꯧꯖꯤꯛꯀꯤ ꯑꯣꯏꯅꯗꯤ ꯑꯝꯇ ꯔꯤꯐꯟ ꯑꯣꯏꯅ ꯑꯗꯨꯝ ꯄꯤꯕꯤꯕ ꯌꯥꯒꯗ꯭ꯔꯥꯅ ꯍꯪꯅꯤꯡꯉꯤ ꯃꯔꯝꯗꯤ ꯑꯩꯅ ꯌꯨꯇꯤꯂꯥꯏꯁ ꯇꯧꯈꯤꯗ꯭ꯔꯕꯅꯤꯅ ꯀꯣ ꯍꯣꯏ ꯐꯔꯦ ꯐꯔꯦ ꯊꯝꯖꯔꯒꯦ